ꯂꯧꯎ ꯁꯤꯡꯉꯨꯕꯒꯤꯗꯃꯛꯇ ꯂꯩꯉꯥꯛꯅ ꯄꯤꯕ ꯂꯣꯟ ꯅꯣꯡ ꯂꯣꯟꯒꯤ ꯀꯩꯀꯩꯁꯤꯗꯤ ꯊꯣꯏꯗꯣꯛꯅ ꯑꯩꯉꯣꯟꯗ ꯅꯣꯂꯦꯖꯇꯤ ꯂꯩꯇꯦ ꯑꯗꯣ ꯑꯩꯅ ꯑꯁꯤꯒꯩ ꯑꯍꯦꯟꯕ ꯄꯥꯝꯕ ꯍꯥꯏꯕꯕꯨ ꯑꯁꯤꯒꯨꯝꯕ ꯂꯣꯟ ꯒꯣꯔꯟꯃꯦꯟꯠ ꯂꯩꯉꯥꯛꯇꯒꯤ ꯑꯩꯈꯣꯏꯒꯤ ꯂꯧꯎ ꯁꯤꯡꯉꯨ ꯇꯧꯖꯩꯕ ꯐꯥꯔꯃꯔ ꯃꯈꯩꯗ ꯃꯇꯦꯡ ꯑꯣꯏꯅꯅꯕ ꯁꯞꯄꯣꯠ ꯇꯧꯕ ꯑꯣꯏꯅ ꯂꯣꯟ ꯑꯁꯤꯒꯨꯝꯕ ꯀꯥꯟꯅꯕ ꯂꯩ ꯍꯥꯏꯕꯁꯤꯃ ꯃꯥꯁꯨ ꯑꯩꯅ ꯑꯩꯈꯣꯏꯅ ꯑꯋꯥꯔꯅꯦꯁ ꯄꯤꯍꯟꯅꯤꯡꯉꯤ ꯑꯋꯥꯔꯅꯦꯁ ꯐꯪꯗꯕꯅꯤꯅ ꯐꯪꯗꯕ ꯐꯥꯔꯃꯔ ꯃꯌꯥꯝ ꯑꯃꯁꯨ ꯂꯣꯟ ꯂꯩ ꯂꯩꯇꯦ ꯑꯃꯐꯥꯎ ꯈꯪꯗꯦ ꯇꯁꯦꯡꯅ ꯍꯥꯏꯔꯗꯤ ꯑꯗꯨꯅ ꯂꯩꯉꯥꯛꯇꯒꯤ ꯐꯪꯉꯤꯕ ꯀꯥꯟꯅꯕ ꯃꯈꯩ ꯂꯣꯟ ꯑꯁꯤꯒꯨꯝꯕ ꯑꯃ ꯂꯩ ꯑꯁꯨꯝꯅ ꯂꯩ ꯍꯥꯏꯕꯗꯨꯃ ꯑꯋꯥꯔꯅꯦꯁ ꯐꯖꯅ ꯄꯤꯍꯟꯅꯤꯡꯉꯤ